ꯑꯩꯈꯣꯏꯒꯤ ꯃꯅꯤꯄꯨꯔ ꯏꯁꯇꯦꯠ ꯑꯁꯦ ꯅꯣꯡꯒꯤ ꯐꯤꯕꯝ ꯑꯁꯤꯅ ꯑꯗꯨꯛꯀꯤ ꯃꯇꯤꯛ ꯁꯥꯡꯕꯅ ꯃꯔꯝ ꯑꯣꯏꯗꯨꯅ ꯑꯩꯈꯣꯏꯗ ꯃꯍꯩ ꯃꯔꯣꯡ ꯊꯥꯕ ꯃꯇꯝꯗ ꯑꯀꯥꯏꯕ ꯀꯌꯥ ꯑꯃꯔꯣꯝ ꯑꯃꯗꯤ ꯂꯩ ꯑꯗꯨ ꯑꯣꯏꯔꯒꯁꯨ ꯑꯩꯈꯣꯏꯒꯤ ꯃꯦꯟ ꯑꯣꯏꯅ ꯑꯩꯈꯣꯏꯅ ꯊꯥꯔꯤꯕ ꯃꯍꯩ ꯍꯥꯏꯔꯒꯗꯤ ꯑꯦꯒ꯭ꯔꯤꯀꯜꯆꯔ ꯑꯁꯤꯅꯤ ꯑꯦꯒ꯭ꯔꯤꯀꯜꯆꯔ ꯍꯥꯏꯕꯗꯤ ꯂꯧꯎ ꯁꯤꯡꯎ ꯑꯁꯤꯅ ꯃꯄꯨꯡ ꯑꯣꯏꯅ ꯑꯩꯈꯣꯏ ꯃꯅꯤꯄꯨꯔ ꯏꯁꯇꯦꯠ ꯑꯁꯤꯒꯤ ꯑꯣꯏꯅ

ꯍꯪꯒꯥꯝ ꯑꯁꯦ ꯂꯣꯛꯍꯧꯅꯕꯒꯤꯗꯃꯛꯇ ꯑꯩꯈꯣꯏ ꯃꯅꯤꯄꯨꯔꯒꯤ ꯂꯩꯔꯤꯕ ꯃꯤ ꯑꯌꯥꯝꯕꯅ ꯍꯪꯒꯥꯝꯒꯤ ꯃꯍꯩ ꯃꯔꯣꯡ ꯑꯁꯤꯁꯨ ꯊꯥꯏ ꯑꯗꯨꯒ ꯑꯃꯅ

ꯑꯔꯦꯝꯕꯗ ꯃꯇꯝ ꯃꯥꯡꯍꯟꯗꯕꯤꯗ ꯑꯩꯈꯣꯏꯒꯤ ꯔꯦꯅꯤ ꯁꯤꯖꯟ ꯋꯤꯟꯇꯔ ꯁꯤꯖꯟ ꯁꯃꯔ ꯁꯤꯖꯟ ꯑꯗꯨꯒ ꯑꯣꯇꯝ ꯁꯤꯖꯟ ꯑꯁꯦ ꯌꯥꯝꯅ ꯐꯣꯂꯣ ꯇꯧꯔꯒ ꯉꯥꯛ ꯁꯦꯜꯂꯒ ꯆꯠꯄ ꯑꯃ ꯑꯩꯈꯣꯏꯒꯤ ꯂꯩꯕꯥꯛ ꯑꯁꯤꯗ ꯌꯥꯝ ꯀꯟꯅ ꯇꯧꯋꯦ ꯑꯗꯨꯕꯨ ꯅꯣꯡꯅ ꯌꯥꯝ ꯀꯟꯅ ꯃꯔꯝ ꯑꯣꯏꯕꯅ ꯑꯩꯈꯣꯏꯗ ꯃꯥꯡꯖꯕ ꯀꯌꯥ ꯃꯔꯨꯝ ꯑꯃꯁꯨ ꯂꯩ